ꯍꯜꯂꯣ ꯑꯣ ꯇꯥꯏ ꯇꯥꯏ ꯑꯣ ꯑꯩꯁꯦ ꯃꯄꯥꯜꯂꯣꯜꯗꯩ ꯂꯥꯛꯄꯅꯦꯕꯀꯣ ꯑꯗꯨꯅ ꯃꯅꯤꯄꯨꯔꯒꯤ ꯑꯩꯈꯣꯏꯒꯤ ꯑꯩꯈꯣꯏꯒꯤ ꯌꯦꯟꯁꯥꯡ ꯅꯥꯄꯤ ꯑꯩꯈꯣꯏ ꯑꯥꯗꯒꯗꯤ ꯁꯤꯗꯗꯤ ꯌꯥꯝ ꯈꯦꯅꯩꯕꯀꯣ ꯑꯩ ꯃꯅꯤꯄꯨꯔ ꯆꯥꯛ ꯌꯦꯟꯁꯥꯡꯁꯦ ꯌꯥꯝ ꯆꯥꯅꯤꯡꯕ ꯑꯗꯨ ꯍꯌꯦꯡ ꯂꯥꯛꯄꯀꯥꯟꯗ ꯁꯤꯟꯕꯒꯤ ꯌꯥꯒꯗ꯭ꯔꯥ ꯍꯥꯏꯅ ꯍꯪꯒꯦ ꯇꯧꯕꯅꯤꯗ

ꯑꯣ ꯑꯗꯨꯅꯦ ꯆꯤꯟꯖꯥꯛꯇꯣ ꯑꯩꯈꯣꯏꯗꯤ ꯍꯥꯟꯗꯩꯁꯨ ꯑꯗꯨꯝ ꯄꯥꯝꯃꯦꯕꯀꯣ ꯏꯔꯣꯟꯕꯒꯨꯝꯕ ꯎꯇꯤꯒꯨꯝꯕꯀꯣ ꯑꯗꯨꯗꯒꯤ ꯆꯒꯦꯝꯄꯣꯝꯕꯒꯨꯝꯕ ꯑꯗꯨꯗꯒꯤ ꯉꯥꯔꯤꯡꯈꯥ ꯉꯧꯕꯒꯨꯝꯕꯀꯣ ꯑꯗꯨꯝꯕꯗꯣ ꯍꯌꯦꯡ ꯅꯣꯏꯒ ꯑꯩꯁꯨ ꯈꯪꯅꯕꯅꯤ ꯑꯗꯨꯝ ꯅꯈꯣꯏꯗ ꯁꯤꯟꯅꯔꯤꯁꯤꯅꯦꯕꯀꯣ ꯑꯗꯨ ꯌꯥꯒꯗ꯭ꯔ ꯍꯥꯏꯅ ꯍꯪꯕ ꯍꯣꯏꯅꯦ ꯑꯣ ꯌꯥꯝ ꯐꯔꯦ ꯑꯗꯨꯗꯨꯗꯤ ꯑꯗꯨꯒ ꯑꯃꯅ ꯍꯌꯦꯡ ꯂꯥꯛꯄꯗ ꯌꯧꯔꯛꯄꯗ ꯈꯨꯗꯣꯡꯆꯥꯕ ꯂꯩꯐꯝ ꯆꯥꯐꯝ ꯑꯗꯨꯝ ꯁꯤꯟꯕꯤꯒꯗ꯭ꯔ ꯍꯪꯒꯦ ꯇꯧꯕ ꯎꯝ ꯑꯣ ꯐꯔꯦ ꯑꯗꯨꯗꯤ ꯃꯅꯤꯄꯨꯔꯁꯤ ꯍꯧꯖꯤꯛꯄꯨ ꯅꯨꯡꯉꯥꯏꯔꯤꯕ ꯑꯗꯨꯝ ꯂꯩꯕ ꯈꯣꯠꯄ ꯑꯣ ꯑꯣ ꯑꯗꯨꯅꯤ

ꯎꯝ

ꯑꯗꯨꯅꯦ ꯍꯥꯏꯁꯦ ꯁꯤꯗꯗꯤ ꯑꯩꯈꯣꯏ ꯑꯥꯗꯗꯤ ꯑꯗꯨꯝ ꯑꯩꯈꯣꯏꯒꯤꯗꯤ ꯑꯥꯗꯗꯤ ꯐꯪꯕꯨꯗꯤ ꯐꯪꯉꯦꯕꯨ ꯁꯤꯒꯗꯤ ꯃꯥꯟꯅꯗꯦꯕ ꯃꯍꯥꯎꯗꯣ ꯈꯦꯅꯩ ꯍꯥꯏꯑꯦꯕ ꯌꯥꯝꯅ ꯍꯥꯏꯗꯤ ꯐꯪꯗꯦ ꯐꯪꯉꯁꯨ ꯃꯣꯏꯗꯤ ꯂꯤꯁꯜꯂꯒ ꯊꯝꯕꯗꯨꯅꯤꯗꯅ ꯃꯍꯥꯎꯗꯨ ꯈꯦꯅꯩꯑꯕ ꯑꯗꯨꯒꯤꯅꯤꯗ ꯑꯗ ꯑꯩꯁꯨ ꯎꯝ ꯎꯝ ꯎꯝ ꯑꯗꯨꯅꯦ ꯑꯗꯨꯅ ꯊꯦꯡꯅꯔꯒ ꯐꯖꯅ ꯆꯥ ꯑꯩꯈꯣꯏ ꯄꯨꯜꯂꯒ ꯇꯧꯔꯁꯤ ꯑꯗꯨꯅ ꯁꯤꯟꯕ ꯂꯥꯡꯕꯁꯨ ꯅꯈꯣꯏꯅ ꯍꯥꯟꯅ ꯂꯩꯔꯝꯕꯅꯤꯅ ꯅꯣꯏꯅ ꯁꯤꯟꯕꯤꯔꯣ ꯂꯩꯐꯝ ꯆꯥꯐꯝ ꯑꯗꯨꯗꯒꯤꯀꯣ ꯑꯩꯈꯣꯏꯗꯤ ꯑꯅꯧꯕ ꯂꯥꯛꯄꯅꯤꯅ ꯅꯣꯏꯅ ꯈꯔ ꯁꯤꯟꯕꯤꯕ ꯇꯥꯔꯦ ꯃꯇꯦꯡ ꯄꯥꯡꯕꯤ ꯇꯥꯔꯦ ꯑꯗꯨ ꯍꯧꯖꯤꯛꯀꯤ ꯏꯔꯥꯡ ꯄꯨꯔꯥꯡꯗꯤ ꯀꯩꯁꯨ ꯂꯩꯇꯦꯀꯣ ꯃꯅꯤꯄꯨꯔꯗ ꯎꯝ ꯑꯣ ꯑꯗꯨꯅꯦ ꯍꯥꯏꯁꯦ ꯎꯝ ꯐꯔꯦ ꯎꯝ ꯎꯝ ꯍꯣꯏ ꯐꯔꯦ ꯑꯗꯨꯗꯤ ꯑꯗꯨꯅ ꯅꯨꯡꯉꯥꯏꯔꯦ ꯌꯥꯝꯅ ꯃꯇꯦꯡ ꯄꯥꯡꯕꯤꯗꯣꯏꯁꯤꯀꯣ ꯊꯦꯡꯅꯔꯒ ꯍꯌꯦꯡ ꯑꯩ ꯊꯣꯛꯂꯛꯄꯀꯥꯟꯗꯁꯨ ꯑꯗꯨꯝ ꯐꯣꯟ ꯇꯧꯖꯔꯛꯀꯦ ꯌꯧꯔꯝꯗꯥꯏꯗꯁꯨꯀꯣ ꯑꯗꯨ ꯊꯦꯡꯅꯔꯒ ꯋꯥꯔꯤ ꯋꯇꯥꯏ ꯁꯥꯟꯅꯔꯗꯅ ꯄꯨꯟꯃꯤꯟꯅꯔꯒ ꯆꯥꯛ ꯏꯁꯤꯡ ꯐꯖꯅ ꯆꯥꯃꯤꯟꯅꯔꯁꯤ ꯅꯈꯣꯏꯅꯁꯨ ꯃꯇꯦꯡ ꯄꯥꯡꯕꯤꯌꯨ ꯎꯝ ꯎꯝ

ꯎꯝ ꯎꯝ

ꯌꯥꯝ ꯅꯨꯡꯉꯥꯏꯖꯔꯦ ꯑꯗꯨꯗꯤ ꯁꯣꯝꯒ ꯋꯥꯔꯤ ꯁꯥꯟꯅꯕꯀꯣ

ꯀꯔꯤ ꯍꯥꯏꯒꯗꯝꯅꯣ ꯈꯪꯗꯦ ꯍꯥꯏꯐꯝꯁꯨ ꯈꯪꯗ꯭ꯔꯦ ꯑꯗꯨ ꯂꯥꯛꯑꯒ ꯊꯦꯡꯅꯔꯒ ꯋꯥꯔꯤ ꯋꯇꯥꯏ ꯁꯥꯟꯅꯕ ꯍꯥꯏꯗꯨꯅꯤꯀꯣ

ꯎꯝ

ꯑꯣ ꯑꯗꯨ ꯑꯩꯈꯣꯏ ꯑꯗꯣꯝꯗꯗꯤ ꯑꯗꯨꯝ ꯃꯄꯥꯜ ꯂꯝ ꯍꯥꯏꯁꯤꯗꯤ ꯑꯗꯨꯝ ꯅꯨꯡꯉꯥꯏꯔꯦ ꯍꯥꯏꯇꯥꯔꯦ ꯅꯨꯡꯉꯥꯏꯕꯁꯤꯗꯤ ꯃꯈꯜ ꯌꯥꯝꯃꯤꯗ ꯃꯐꯝ ꯃꯐꯝꯗꯨꯅ ꯄꯨꯔꯦꯀꯣ ꯑꯗꯨꯅ ꯑꯩꯈꯣꯏ ꯂꯩꯐꯝꯗꯨꯁꯨ ꯑꯗꯨꯝ ꯅꯨꯡꯉꯥꯏ ꯅꯨꯡꯉꯥꯏꯕꯕꯨꯗꯤꯀꯣ ꯑꯗꯨꯕꯨ ꯃꯐꯝ ꯃꯇꯝꯒꯤ ꯃꯇꯨꯡ ꯏꯜꯂꯦ ꯍꯥꯏꯗꯨꯅꯤ ꯑꯗꯨꯅ ꯑꯩꯈꯣꯏꯁꯨ ꯅꯍꯥꯋꯥꯏ ꯎꯝ ꯁꯤꯗꯅ ꯍꯦꯜꯂꯦ ꯃꯅꯤꯄꯨꯔꯗꯅ ꯍꯦꯜꯂꯦꯕꯀꯣ ꯏꯁꯤꯡ ꯅꯨꯡꯁꯤꯠꯐꯕ ꯎꯝ ꯃꯥꯅꯦ ꯃꯥꯅꯦ ꯑꯗꯨꯅꯤ ꯑꯗꯨꯕꯨ ꯎꯝ ꯎꯝ

ꯃꯥꯅꯦ ꯃꯅꯤꯄꯨꯔꯗꯗꯤ ꯌꯥꯝ ꯅꯨꯡꯉꯥꯏ ꯍꯥꯏꯌꯦ ꯎꯝ ꯍꯣꯏ

ꯎꯝ ꯎꯝ ꯍꯣꯏ ꯑꯩꯅ ꯊꯣꯛꯑꯝꯗꯥꯏꯒꯤꯗꯣ ꯑꯗꯨꯗ ꯐꯣꯟ ꯇꯧꯔꯒꯦ ꯑꯗꯨꯒ ꯋꯥꯔꯤ ꯋꯇꯥꯏ ꯑꯗꯨꯝ ꯇꯧꯔꯁꯤ ꯎꯝ ꯎꯝ ꯍꯣꯏ ꯍꯣꯏ ꯌꯥꯔꯦ ꯌꯥꯔꯦ ꯑꯗꯨꯗꯤ ꯊꯝꯃꯦ ꯊꯝꯃꯦ ꯎꯝ